ꯖꯅꯋꯥꯔꯤꯒꯤ ꯇꯥꯡ ꯃꯉꯥ ꯏꯪ ꯁꯣꯛ ꯂꯤꯁꯤꯡ ꯑꯅꯤꯒ ꯀꯨꯟ ꯃꯔꯤ ꯐꯦꯕꯋꯥꯔꯤꯒꯤ ꯇꯥꯡ ꯇꯔꯨꯛ ꯏꯪ ꯁꯣꯛ ꯂꯤꯁꯤꯡ ꯑꯅꯤꯒ ꯀꯨꯟꯍꯨꯝꯗꯣꯏ ꯖꯅꯋꯥꯔꯤꯒꯤ ꯇꯥꯡ ꯇꯔꯦꯠ ꯏꯪ ꯁꯣꯛ ꯂꯤꯁꯤꯡ ꯑꯅꯤꯒ ꯀꯨꯟꯅꯤꯊꯣꯏ ꯑꯥꯒꯁꯀꯤ ꯇꯥꯡ ꯀꯨꯟꯍꯨꯝꯗꯣꯏ ꯏꯪ ꯁꯣꯛ ꯂꯤꯁꯤꯡ ꯑꯅꯤꯒ ꯀꯨꯟꯅꯤꯊꯣꯏ ꯁꯦꯄꯇꯦꯝꯕꯔꯒꯤ ꯇꯥꯡ ꯅꯤꯄꯥꯟ ꯏꯪ ꯁꯣꯛ ꯂꯤꯁꯤꯡ ꯑꯅꯤꯒ ꯇꯔꯥꯒ ꯃꯥꯄꯟ